ꯍꯣꯏ ꯑꯗꯨꯝ ꯌꯥꯎꯏ ꯑꯩꯅ ꯌꯥꯝꯅ ꯄꯥꯝꯖꯅ ꯌꯦꯡꯈꯤꯕ ꯃꯁꯥꯟꯅ ꯍꯥꯏꯔꯒꯗꯤ ꯐꯨꯠꯕꯣꯜ ꯑꯁꯤꯅꯤ ꯃꯁꯤꯒꯤ ꯅꯨꯃꯤꯠ ꯑꯁꯤ ꯑꯩ ꯀꯥꯎꯕ ꯉꯝꯗꯧꯕ ꯃꯥꯟꯗꯦ ꯍꯥꯏꯕꯗꯤ ꯏꯁꯥꯅ ꯌꯥꯝꯅ ꯅꯨꯡꯉꯥꯏꯕ ꯑꯃꯗꯤ ꯌꯥꯝꯅ ꯅꯨꯡꯁꯤꯖꯕ ꯑꯃꯗꯤ ꯐꯥꯎꯈꯤ ꯏꯃꯨꯡ ꯃꯅꯨꯡꯁꯨ ꯂꯣꯏꯅ ꯅꯨꯃꯤꯠ ꯑꯗꯨꯗ ꯍꯔꯥꯎ ꯅꯨꯡꯉꯥꯏꯅ ꯁꯔꯨꯛ ꯌꯥꯃꯤꯟꯅꯗꯨꯅ ꯌꯦꯡꯖꯈꯤ ꯃꯗꯨꯒꯤ ꯃꯇꯨꯡꯗ ꯑꯩꯅ ꯈꯪꯖꯕꯗ ꯈꯟꯖꯕꯗ ꯆꯍꯤ ꯀꯨꯟꯃꯉꯥꯃꯨꯛ ꯁꯨꯔꯝꯒꯗꯧꯕ ꯃꯥꯜꯂꯦ ꯆꯞ ꯆꯥꯕꯗꯤ ꯍꯥꯏꯕ ꯉꯝꯖꯥꯗ꯭ꯔꯦ